ꯍꯜꯂꯣ

ꯉꯁꯥꯏ ꯐꯣꯟ ꯇꯧꯖꯔꯛꯑꯝꯕꯅꯦ ꯐꯣꯟ ꯄꯥꯏꯈꯠꯄꯤꯔꯛꯇꯦ ꯁꯤ ꯖꯨꯒꯤ ꯀꯩꯅꯣ ꯇꯧꯕꯤꯕ ꯑꯣꯏꯕꯤꯔꯕꯣ ꯃꯅꯤꯄꯨꯔꯒꯤ ꯖꯨꯒꯤ ꯑꯩꯁꯦ ꯗꯦꯜꯂꯤꯗꯒ ꯁꯨꯝ ꯂꯝ ꯀꯣꯏꯕ ꯑꯣꯏꯅ ꯂꯥꯛꯆꯕꯅꯦ ꯃꯅꯤꯄꯨꯔꯒꯤ ꯖꯨꯁꯦ ꯑꯈꯣꯏ ꯌꯦꯡꯅꯤꯡꯕ ꯁꯤꯗꯤ ꯀꯔꯤ ꯀꯔꯤ ꯁꯥ ꯂꯩ ꯀꯃꯥꯏꯅ ꯇꯧꯒꯦꯅ ꯏꯟ ꯗꯤꯇꯦꯜꯁ ꯈꯔ ꯈꯪꯖꯅꯤꯡꯕꯅꯦ

ꯑꯗꯨꯗ ꯃꯅꯤꯄꯨꯔꯒꯤ ꯑꯣꯏꯅ ꯌꯥꯝꯅ ꯃꯔꯨ ꯑꯣꯏꯅ ꯑꯇꯣꯞꯄ ꯃꯐꯝꯗ ꯋꯥꯔꯜꯗ ꯐꯪꯗꯕ ꯁꯉꯥꯏ ꯍꯥꯏꯔꯤꯕ ꯁꯥꯁꯦ ꯂꯩꯌꯦꯅ ꯇꯥꯖꯩ ꯑꯗꯣ ꯑꯆꯨꯝꯕ ꯂꯩꯕ꯭ꯔꯥ ꯑꯗꯨꯁꯨ ꯎꯖꯅꯤꯡꯕ ꯌꯥꯝꯅ ꯃꯣꯏꯒꯤꯗꯤ ꯇꯣꯉꯥꯟꯕ ꯃꯁꯤꯟꯖꯛꯅ ꯊꯥꯕ꯭ꯔꯥ ꯅꯇ꯭ꯔꯒꯅ ꯑꯗꯨꯝ ꯑꯔꯩꯕ ꯐꯨꯝꯁꯤꯡꯗꯒꯤ ꯆꯥꯕ꯭ꯔꯥ ꯃꯣꯏꯒꯤ ꯃꯔꯨ ꯑꯣꯏꯕ ꯃꯆꯤꯟꯖꯥꯛꯁꯦ ꯀꯔꯤꯅ ꯑꯣꯏꯒꯦ

ꯑꯗꯣ ꯃꯣꯏꯅ ꯍꯧꯖꯤꯛꯀꯤ ꯗꯤꯌꯔꯗꯨ ꯁꯉꯥꯏꯗꯨ ꯅꯠꯇꯕ ꯋꯥꯍꯣꯡ ꯒꯨꯝꯕ ꯑꯗꯒꯤ ꯑꯣꯁꯇ꯭ꯔꯤꯁ ꯀꯨꯝꯕꯗꯤ ꯂꯩꯔꯤꯕ꯭ꯔꯣ ꯋꯥꯍꯣꯡꯒꯗꯣ ꯑꯍꯣꯏ ꯑꯗꯣ ꯃꯣꯏꯒꯤ ꯆꯥꯕꯒꯤ ꯆꯤꯟꯖꯥꯛꯀꯤ ꯃꯑꯣꯡꯁꯦ ꯁꯥꯁꯤꯡ ꯂꯩꯔꯤꯕ ꯁꯥ ꯁꯤꯡꯗꯨꯒꯤ ꯃꯔꯥꯝꯗ ꯈꯤꯇꯪ ꯀꯃꯥꯏ ꯀꯃꯥꯏꯅ ꯆꯥꯏ ꯑꯗꯒꯤ ꯑꯩꯈꯣꯏꯅ ꯃꯐꯝꯗꯨꯗ ꯂꯥꯛꯄ ꯃꯇꯝꯗ ꯀꯔꯤ ꯀꯔꯤ ꯈꯨꯗꯣꯡ ꯆꯥꯗꯕ ꯈꯨꯗꯣꯡ ꯆꯥꯕ ꯂꯩꯒꯗ꯭ꯔꯥ ꯑꯗꯨꯝꯕꯁ ꯈꯪꯅꯤꯡꯉꯤ

ꯑꯥꯎ ꯑꯗꯣ ꯂꯥꯛꯄꯒꯤ ꯇꯥꯏꯃꯤꯡꯁꯦ ꯑꯩꯈꯣꯏꯅ ꯀꯔꯤ ꯀꯔꯤ ꯅꯨꯃꯤꯇ ꯂꯥꯛꯄ ꯌꯥꯅꯤ ꯑꯗꯨꯒ ꯅꯣꯡꯃꯩ ꯃꯅꯨꯡꯗ ꯀꯥꯔꯝꯕ ꯇꯥꯏꯃꯤꯡ ꯍꯥꯏꯇꯥꯔꯦ ꯄꯨꯡ ꯀꯌꯥꯃꯨꯛꯇꯅ ꯈ꯭ꯋꯥꯏ ꯅꯨꯡꯉꯥꯏꯗꯣꯏꯅꯣ ꯑꯗꯨꯒꯨꯝꯕꯗꯨꯁꯨ ꯈꯤꯇꯪ ꯑꯩꯈꯣꯏ ꯈꯪꯖꯅꯤꯡꯉꯤ ꯑꯗꯨ ꯑꯣꯏꯔꯒꯗꯤ ꯑꯗꯣ ꯃꯐꯝꯗꯨꯗ ꯑꯩꯈꯣꯏꯒꯤ ꯁꯥ ꯉꯥꯗ ꯅꯠꯇꯅ ꯀꯣ ꯑꯇꯩ ꯑꯇꯩ ꯑꯩꯈꯣꯏ ꯏꯁꯇꯦꯠꯁꯤꯡꯗꯗꯤ ꯇꯧꯔꯤꯖꯝ ꯀꯣꯏꯕꯗ ꯖꯨꯒ ꯅꯛꯅꯅ ꯂꯩꯕ ꯒꯥꯔꯗꯦꯟꯒꯨꯝꯕ ꯀꯩꯒꯨꯝꯕꯁꯨ ꯑꯗꯨꯝ ꯂꯩꯕ ꯎꯏ ꯑꯗꯨ ꯃꯅꯤꯄꯨꯔꯒꯤ ꯑꯣꯏꯅꯗꯤ ꯂꯩꯕꯤꯕ꯭ꯔꯣ

ꯌꯥꯔꯦ ꯌꯥꯔꯦ